ꯍꯣꯏ ꯗꯤꯁꯀ꯭ꯔꯤꯃꯤꯅꯦꯁꯟ ꯍꯥꯏꯔꯒꯗꯤ ꯑꯩꯈꯣꯏꯒꯤ ꯌꯨ ꯄꯤꯒꯤ ꯅꯣꯏꯗꯥ ꯁꯦꯛꯇꯔ ꯕ ꯕꯔꯥ ꯕꯥꯌꯤꯁ ꯍꯥꯏꯕ ꯃꯐꯝꯗꯨꯗ ꯑꯩꯒꯤ ꯔꯨꯝꯃꯦꯠ ꯂꯨꯁꯤ ꯀꯧꯕꯤ ꯑꯃ ꯃꯥꯅ ꯊꯕꯛꯁꯦ ꯋꯥꯅ ꯑꯣꯐꯤꯁꯇꯒꯤ ꯍꯂꯛꯑꯀꯥꯟꯗ ꯃꯥꯁꯦ ꯀꯩꯝꯇꯁꯨ ꯇꯨꯃꯤꯟꯅ ꯁꯣꯔꯣꯛꯀꯤ ꯃꯇꯥꯏꯗ ꯑꯩꯈꯣꯏ ꯐꯨꯠ ꯄꯥꯠꯇ ꯆꯠꯆꯔꯤꯉꯩꯗ ꯑꯩꯈꯣꯏꯒꯤ ꯌꯨꯝ ꯂꯥꯟꯊꯣꯛꯀꯦꯅ ꯁꯠ ꯂꯥꯎꯅ ꯍꯥꯡꯗꯣꯔꯛꯄꯗ ꯕꯥꯏꯛ ꯊꯧꯕ ꯅꯨꯄꯥ ꯑꯝꯈꯛꯅ ꯑꯩꯈꯣꯏ ꯅꯣꯔꯠ ꯏꯁ ꯃꯆꯥꯅꯤ ꯈꯪꯕꯗꯒꯤ ꯆꯤꯡꯀꯤ ꯀꯥꯏꯅ ꯍꯥꯏꯔꯝꯃꯀꯥꯟꯗ ꯁꯝꯁꯦ ꯊꯛ ꯂꯥꯎꯅ ꯆꯤꯡꯉꯀꯥꯟꯗ ꯃꯥꯒꯤ ꯔꯕꯔ ꯕꯦꯜꯀꯁꯦ ꯄꯨꯔꯀꯥꯟꯗ ꯆꯠꯈꯤꯕ ꯑꯗꯨꯒ ꯃꯥꯅ ꯀꯞꯈꯤꯕꯗꯣ ꯑꯗꯨ ꯑꯁꯨꯛꯀꯤ ꯃꯇꯤꯛ ꯅꯨꯉꯥꯏꯇꯦ ꯑꯗꯨꯅ ꯑꯩꯈꯣꯏ ꯅꯣꯠ ꯏꯁ ꯃꯆꯥꯁꯤ ꯑꯩꯈꯣꯏꯒꯤ ꯀꯩꯅꯣ ꯅꯣꯠꯁꯤꯗ ꯑꯩꯈꯣꯏ ꯇꯨꯍꯠꯄꯤꯗꯅ ꯇꯧꯕꯁꯦ ꯌꯥꯝ ꯊꯤꯅ ꯅꯨꯉꯥꯏꯇꯦ